ꯅꯣꯏꯒꯤ ꯔꯦꯖꯇꯨꯔꯦꯟꯗ ꯑꯆꯥ ꯑꯊꯛ ꯈꯔ ꯑꯣꯗꯔ ꯇꯧꯅꯤꯡꯉꯦ ꯍꯧꯖꯤꯛ ꯅꯣꯡꯗꯤ ꯀꯟꯅ ꯆꯨꯏꯌꯦ ꯊꯤꯜꯂꯛꯄꯗꯤ ꯌꯥꯒꯗ꯭ꯔꯥ ꯅꯠꯇ꯭ꯔꯗꯤ ꯑꯩ ꯑꯩꯒꯤ ꯂꯩꯕ ꯃꯐꯝꯗꯤ ꯌꯥꯝ ꯊꯥꯞꯄꯅꯦ ꯑꯩꯅ ꯄꯥꯝꯕꯁꯦ ꯑꯏꯪꯕꯒ ꯑꯁꯥꯕꯁꯨ ꯄꯥꯝꯃꯦ ꯄꯨꯝꯅꯃꯛ ꯌꯥꯎꯕꯤꯔꯗꯤ ꯅꯨꯡꯉꯥꯏꯒꯅꯤ ꯚꯅꯤꯂꯥ ꯑꯥꯏꯁꯀ꯭ꯔꯤꯝ ꯑꯍꯨꯝꯒ ꯀꯣꯜ ꯗ꯭ꯔꯤꯡꯛꯁ ꯃꯉꯥ ꯑꯗꯨꯒ ꯊꯥꯎ ꯉꯧꯕ ꯌꯦꯟꯁꯥ ꯄ꯭ꯂꯦꯠ ꯑꯍꯨꯝ ꯊꯤꯜꯂꯛꯄꯤꯌꯨ